ꯑꯣꯏꯗ ꯄꯥꯗꯕ ꯀꯌꯥꯃꯔꯨꯝ ꯊꯥꯒꯠꯄꯒꯤ ꯍꯩꯅꯕꯤ ꯑꯁꯤ ꯑꯗꯨꯛꯀꯤ ꯃꯇꯤꯛ ꯄꯥꯝꯗꯦ ꯑꯗꯨꯅ ꯃꯔꯝ ꯑꯣꯏꯔꯒ ꯑꯩꯈꯣꯏꯒꯤ ꯁꯣꯁꯦꯜ ꯃꯦꯗꯤꯌꯥ ꯑꯁꯤꯗ ꯃꯔꯝ ꯆꯨꯝꯅ ꯁꯤꯖꯤꯟꯅꯅꯕꯒꯤꯗꯃꯛꯇ ꯑꯩꯍꯥꯛꯅ ꯍꯥꯏꯖꯔꯤ ꯑꯗꯨꯒꯤ ꯃꯔꯝꯗꯤ ꯁꯣꯁꯦꯜ ꯃꯦꯗꯤꯌꯥ ꯑꯁꯦ ꯑꯗꯨꯛꯀꯤ ꯃꯇꯤꯛ ꯀꯥꯅꯕ ꯃꯔꯨꯑꯣꯏꯕ ꯃꯐꯝꯅꯤ ꯃꯤꯑꯣꯏ ꯀꯌꯥꯃꯔꯨꯝ ꯑꯃꯅ ꯃꯁꯤꯕꯨ ꯂꯥꯟꯅ ꯁꯤꯖꯤꯟꯅꯕꯅ ꯃꯔꯝ ꯑꯣꯏꯔꯒ ꯁꯣꯁꯦꯜ ꯃꯦꯗꯤꯌꯥꯗ ꯍꯥꯏꯔꯣꯏꯗꯕ ꯉꯥꯡꯉꯣꯏꯗꯕ ꯀꯌꯥꯃꯔꯨꯝ ꯊꯥꯒꯠꯄ ꯐꯦꯛ ꯑꯃꯗꯤ ꯐꯦꯛ ꯑꯣꯏꯕ ꯗꯣꯀꯨꯃꯦꯟ ꯀꯌꯥ ꯃꯔꯨ ꯊꯥꯒꯠꯂꯒ ꯃꯤꯑꯣꯏꯕꯗ ꯃꯤꯁꯂꯤꯗꯤꯡ ꯑꯣꯏꯍꯜꯂꯤ ꯃꯁꯤꯅ ꯃꯔꯝ ꯑꯣꯏꯔꯒ